ꯍꯜꯂꯣ ꯍꯧꯖꯤꯛꯀꯥꯟ ꯀꯔꯝ ꯇꯧꯔꯤꯒꯦ ꯅꯈꯣꯏꯒꯤ ꯁꯥꯏꯠꯇꯗꯤ ꯀꯔꯝ ꯇꯧꯕ꯭ꯔꯣ ꯏꯔꯥꯡꯒꯨꯝꯕ ꯂꯩꯇꯦ ꯕꯤꯖꯤꯅꯦꯁꯀꯤ ꯂꯥꯏꯟꯗꯤ ꯌꯥꯕ꯭ꯔꯣ ꯏꯝꯐꯥꯜꯒꯤ ꯁꯥꯏꯠꯇꯨ ꯅꯠꯇ꯭ꯔꯒ ꯂꯝꯕꯤ ꯑꯇꯣꯞꯄꯗ ꯂꯩꯔꯥ ꯃꯣꯔꯦꯗ ꯂꯥꯛꯅꯤꯡꯉꯥꯏ ꯊꯣꯛꯅꯤꯡꯉꯥꯏ ꯐꯔꯦ ꯅꯣꯡꯃꯥ ꯑꯗꯨ ꯄꯣꯠ ꯆꯩꯒꯨꯝꯕ ꯆꯠꯂꯒ ꯌꯦꯡꯕꯅ ꯐꯒꯦꯔꯥ ꯍꯥꯏꯅ ꯈꯟꯕ ꯂꯥꯏꯟꯁꯤꯅ ꯀ꯭ꯂꯤꯌꯔ ꯇꯧꯗꯔꯕꯗꯤ ꯀꯤꯕ ꯑꯃꯔꯣꯝꯗ ꯑꯗꯨꯝ ꯇꯧꯕ꯭ꯔ ꯃꯥ ꯅꯠꯇ꯭ꯔꯗꯤ ꯆꯠꯂꯒ ꯄꯣꯠ ꯆꯩ ꯈꯔ ꯄꯨꯁꯤꯔ ꯍꯥꯏꯅ ꯈꯟꯕꯅꯦ ꯑꯗꯨꯗ ꯌꯥꯏ ꯌꯥꯏ

ꯐꯔꯦ ꯑꯗꯨ ꯀꯗꯥꯏ ꯏꯔꯥꯡ ꯐꯔꯦ ꯍꯥꯏꯔꯗꯤ ꯅꯪꯅꯁꯨ ꯄꯥꯎ ꯈꯔ ꯄꯤꯕꯤꯌꯨ ꯀꯣ ꯑꯩꯈꯣꯏ ꯑꯗꯨꯝ

ꯀꯁꯇꯃꯔ ꯂꯥꯛꯇꯕ ꯀꯣ

ꯍꯣꯏꯅꯦ ꯏꯔꯥꯡꯁꯤꯅ

ꯏꯔꯥꯡꯁꯤꯅ ꯕꯤꯔꯥ ꯇꯧꯔꯦ ꯑꯃ ꯑꯃ ꯑꯣꯏꯔꯁꯨ ꯑꯗꯨꯝ ꯇꯥꯟꯅꯁꯦ ꯑꯗꯨ ꯑꯗꯨꯝ ꯐꯥꯎꯅꯁꯤꯀꯣ ꯐꯔꯦ ꯌꯥꯝ ꯅꯨꯡꯉꯥꯏꯅꯔꯦ ꯑꯗꯨꯝ ꯄꯥꯎ ꯄꯤꯕꯤꯌꯨ